ꯑꯩꯈꯣꯏꯌꯤ ꯃꯅꯤꯄꯨꯔꯗ ꯄꯨꯊꯣꯛꯂꯤꯕ ꯃꯔꯨꯑꯣꯏꯕ ꯃꯍꯩ ꯃꯔꯣꯡ ꯍꯥꯏ ꯇꯥꯔꯗꯤ ꯐꯧ ꯆꯦꯡ ꯒꯦꯍꯨ ꯑꯗꯒꯤꯗꯤ ꯃꯔꯨ ꯃꯔꯥꯡ ꯄꯥꯝꯕꯤ ꯑꯗꯒꯤꯗꯤ ꯑꯩꯈꯣꯏꯒꯤ ꯁꯥ ꯁꯟꯁꯤꯡꯗ ꯍꯥꯏꯔꯒꯅ ꯑꯩꯈꯣꯏꯒꯤ ꯁꯟ ꯑꯗꯒꯤꯗꯤ ꯌꯦꯟ ꯉꯥꯅꯨ ꯑꯗꯒꯤꯗꯤ ꯉꯥ ꯁꯤꯅꯤ ꯍꯥꯏꯅꯤꯡꯏ ꯑꯗꯨꯗꯨꯒ ꯑꯩꯈꯣꯏꯒꯤ ꯑꯩꯈꯣꯏꯅ ꯄꯨꯊꯣꯛꯄ ꯄꯣꯠꯆꯩꯁꯤꯡꯗꯤ ꯀꯩ ꯀꯩꯅꯣ ꯍꯥꯏ ꯇꯥꯔꯗꯤ ꯑꯩꯈꯣꯏꯒꯤ ꯁꯪꯒꯣꯝ ꯌꯦꯔꯨꯝ ꯑꯗꯒꯤ ꯁꯨꯝꯕꯁꯤꯅꯦꯅ ꯍꯥꯏꯔꯒꯦ